ꯍꯦꯜꯂꯣ ꯑꯣ ꯑꯁꯤ ꯑꯦ ꯚꯥꯏ ꯑꯩ ꯑꯩ ꯈꯪꯗ꯭ꯔꯕꯣ ꯑꯩ ꯃꯥꯅꯤ ꯃꯥꯅꯤꯅꯦ ꯃꯥꯅꯤꯅꯦ ꯑꯩ ꯀꯩꯅꯣꯅꯤꯅꯦ ꯑꯥꯏ ꯅꯝꯕꯔ ꯐꯣꯟ ꯑꯃꯗꯣ ꯃꯥꯡꯈꯤꯗꯅ ꯀꯩꯅꯣ ꯇꯧꯕꯅꯦ ꯐꯣꯟꯁꯦ ꯑꯅꯧꯕ ꯑꯃ ꯇꯧꯕ ꯑꯗꯨꯅ ꯑꯁ ꯃꯊꯥ ꯁꯥꯏ ꯅꯪ ꯅꯝꯕꯔꯁꯤꯁꯨ ꯏꯃꯥꯟꯅꯕ ꯑꯇꯣꯞ ꯑꯇꯣꯞꯄꯗꯩ ꯀꯣꯏꯊꯤ ꯊꯤꯅꯔꯒ ꯐꯪꯉꯤꯅꯦ ꯁꯤꯐꯧ ꯑꯥ ꯎꯝ ꯑꯣ ꯑꯩ ꯀꯩꯅꯣꯇꯧꯒꯦ ꯇꯧꯕꯅꯦ ꯑꯥ ꯍꯩꯁ ꯎꯅꯗꯕꯁꯨ ꯀꯨꯏꯔꯦ ꯅꯍꯥꯋꯥꯏ ꯁ꯭ꯀꯨꯂꯤꯡ ꯂꯥꯏꯐꯇ ꯊꯦꯡꯅꯈꯤꯕꯗꯨꯅꯦ ꯉꯁꯤꯐꯧ ꯉꯁꯤ ꯐꯣꯟ ꯋꯥꯔꯤ ꯇꯧꯔꯤꯁꯤꯅꯦ ꯑꯁ ꯅꯨꯡꯁꯤꯌꯦ ꯑꯗꯣ ꯀꯩꯅꯣ ꯇꯧꯒꯦ ꯇꯧꯕꯅꯦ ꯑꯩꯈꯣꯏꯅꯦ ꯅꯍꯥꯟ ꯅꯣꯡꯃ ꯃꯃꯥꯡꯗꯁꯨ ꯑꯩꯅꯁꯨ ꯄꯟꯈꯤꯕꯗꯣ ꯑꯩꯈꯣꯏ ꯅꯣꯡꯃ ꯀꯩꯅꯣꯗ ꯐꯦꯁꯕꯨꯛꯇ ꯅꯪꯒ ꯊꯦꯡꯅꯗꯅ ꯑꯩꯅ ꯑꯁ ꯀꯣꯏ ꯂꯥꯛꯀꯦ ꯈꯣꯠꯀꯦ ꯃꯌꯥꯝ ꯍꯥꯏꯈꯤꯕꯗꯣ ꯑꯣ ꯑꯗꯨ ꯑꯗꯨ ꯂꯥꯛꯀꯦ ꯇꯧꯕ ꯑꯗꯨ ꯍꯧꯖꯤꯛꯄꯨ ꯀꯃꯥꯏ ꯀꯃꯥꯏꯅ ꯇꯧꯔꯤꯒꯦ ꯀꯩꯅꯣ ꯀꯥꯛꯆꯤꯡ ꯂꯣꯝꯕꯣ ꯍꯧꯖꯤꯛꯄꯨ ꯀꯩꯅꯣꯒ ꯀꯣꯏꯐꯝ ꯅꯣꯝꯐꯝ ꯑꯗꯒꯤ ꯃꯌꯥꯝ ꯂꯩꯕ꯭ꯔꯣ ꯑꯣ ꯑꯣ ꯍꯣꯏ ꯂꯥꯛꯇ꯭ꯔꯤꯌꯦ ꯑꯗꯨꯅꯅꯦ ꯁꯦ ꯀꯩꯅꯣꯗꯕꯨꯗꯤ ꯃꯌꯥꯝꯅ ꯑꯩꯈꯣꯏꯒꯤ ꯐꯦꯁꯕꯨꯛꯇ ꯀꯔꯤꯗ ꯃꯌꯥꯝ ꯑꯃ ꯊꯥꯒꯠꯂꯛꯄꯗꯤ ꯎꯕ ꯌꯥꯝꯗꯤ ꯐꯖꯕ ꯑꯗꯨꯒ ꯍꯥꯏꯗꯤ ꯑꯗꯣ ꯑꯃꯨꯛꯇ ꯂꯥꯛꯇ꯭ꯔꯤꯕꯗꯣ ꯑꯗꯨꯒꯤ ꯂꯥꯛꯁꯨ ꯂꯥꯛꯅꯤꯡꯕ ꯑꯗꯨꯒꯤ ꯀꯃꯥꯏ ꯀꯃꯥꯏꯅ ꯇꯧꯕꯅꯣ

ꯎꯝ ꯎꯝ ꯑꯣ

ꯑꯣ ꯑꯧ ꯑꯩꯈꯣꯏ ꯏꯃꯥꯟꯅꯕ ꯑꯩꯈꯣꯏ ꯑꯩꯈꯣꯏ ꯌꯥꯝꯗꯤ ꯌꯥꯝꯃꯣꯏ ꯑꯩꯈꯣꯏ ꯑꯍꯨꯝ ꯃꯔꯤ ꯍꯥꯏꯇꯥꯔꯦꯀꯣ ꯑꯗꯨ ꯑꯣ ꯑꯣ ꯍꯣꯏ ꯌꯥꯝ ꯅꯨꯡꯉꯥꯏꯔꯦ ꯑꯗꯣ ꯀꯩꯅꯣꯇꯧꯔꯦ ꯎꯅꯗꯕꯁꯨ ꯀꯨꯏꯔꯦ ꯑꯗꯒꯤ ꯑꯁ ꯑꯗ ꯑꯩꯈꯣꯏꯃꯈꯩꯁꯦ ꯅꯍꯥꯟꯗꯩ ꯍꯥꯏꯁꯨ ꯍꯥꯏꯅꯕ ꯀꯛꯆꯤꯡꯂꯣꯝꯗ ꯀꯣꯏ ꯆꯠꯁꯤ ꯈꯣꯠꯁꯦꯅꯁꯨ ꯍꯥꯏꯅꯕ ꯍꯥꯏꯅꯕꯗꯩ ꯅꯪꯉꯣꯟ

ꯑꯣ ꯑꯣ ꯑꯣ ꯑꯣ ꯑꯣ ꯑꯣ ꯑꯥ ꯑꯥ ꯈꯪꯉꯤ ꯈꯪꯉꯤꯅꯦ ꯈꯪꯉꯤꯅꯦ ꯑꯣ ꯑꯣ ꯍꯣꯏ ꯍꯣꯏ ꯑꯗꯨ ꯎꯝ ꯑꯦ ꯍꯟꯗꯛꯇꯤ ꯁꯣꯏ ꯍꯟꯗꯛꯇꯤ ꯁꯣꯏꯔꯔꯣꯏ ꯍꯟꯗꯛꯇꯤ ꯌꯧꯔꯛꯑꯗꯝꯅꯤ ꯍꯥꯏꯗꯤ ꯑꯩꯈꯣꯏ ꯏꯃꯥꯟꯅꯕ ꯍꯥꯏꯅꯕꯁꯨ ꯀꯨꯏꯔꯕ ꯑꯗꯨ ꯃꯣꯏꯁꯨ ꯑꯃ ꯑꯃꯅ ꯐꯪꯉꯤ ꯑꯃꯅ ꯐꯪꯗꯦ ꯑꯃꯅ ꯐꯪꯉꯤ ꯑꯃꯅ ꯐꯪꯗꯦꯅ ꯑꯁ ꯍꯟꯗꯛꯇꯤ ꯑꯗꯨꯃꯥꯏꯅ ꯇꯧ ꯌꯥꯔꯔꯣꯏ ꯆꯠꯇꯧꯕꯃꯈꯩ ꯀꯩꯅꯣ ꯀꯩꯅꯣ ꯀꯣꯡꯅꯔꯅꯦꯅ ꯍꯥꯏꯅꯔꯒ ꯍꯧꯖꯤꯛꯇꯤ ꯆꯞ ꯆꯥꯅ ꯂꯦꯞꯃꯤꯟꯅꯔꯦ ꯑꯗꯣ ꯂꯥꯛꯑꯒꯦ ꯑꯗꯨꯗꯨꯒ ꯂꯥꯛꯑꯗꯤ ꯍꯌꯦꯡ ꯑꯌꯨꯛ ꯉꯟꯅ ꯂꯥꯛꯑꯒꯦ ꯑꯗꯨꯒ ꯍꯌꯦꯡ ꯑꯌꯨꯛꯇꯨ ꯉꯟꯅ ꯀꯣꯏꯕ ꯃꯇꯝ ꯅꯪꯅꯤꯗ ꯅꯪꯉꯣꯏꯗ꯭ꯔꯣ ꯍꯣꯏ ꯑꯌꯨꯛ ꯑꯗꯨꯅꯦ ꯍꯣꯜ ꯇꯧꯔ ꯂꯩꯗꯣꯏ ꯁꯔꯨꯛ ꯑꯩꯈꯣꯏ ꯍꯥꯏꯅꯔꯤꯑꯕ ꯀꯣꯏꯕꯩ ꯀꯣꯏꯕ ꯐꯖꯅ ꯀꯣꯏꯔꯁꯦ ꯃꯄꯨꯡ ꯐꯥꯅ ꯀꯣꯏꯔꯁꯤ ꯅꯨꯃꯤꯠ ꯅꯣꯡꯃ ꯅꯤꯅꯤꯃꯨꯛ ꯂꯩꯊꯣꯛꯑꯦꯗꯅ ꯑꯗꯣ ꯀꯣꯏ ꯀꯣꯏꯊꯣꯛꯑꯁꯦꯅ ꯑꯗꯨꯃꯥꯏꯅ ꯂꯦꯞꯅꯔꯦ ꯑꯗꯨꯅ ꯑꯗꯨꯒꯤ ꯑꯥ ꯑꯥ ꯑꯣ ꯐꯔꯦ ꯐꯔꯦ ꯑꯗꯨꯗꯤ ꯍꯌꯦꯡꯗꯣ ꯍꯌꯦꯡ ꯑꯌꯨꯛ ꯉꯟꯅ ꯑꯩꯈꯣꯏ ꯄꯨꯡ ꯐꯥꯔꯁ ꯃꯣꯔꯅꯤꯡꯒꯤꯗꯨꯗ ꯍꯥꯏꯒꯠꯂꯛꯑꯒꯦ ꯑꯗꯣ ꯄꯨꯡ ꯑꯗꯨ ꯄꯨꯡ ꯇꯔꯨꯛ ꯇꯔꯨꯛ ꯇꯔꯨꯛꯃꯈꯥꯏ ꯇꯔꯦꯠ ꯁ꯭ꯋꯥꯏꯗꯗꯤ ꯊꯨꯡꯉꯅꯤꯗꯅꯀꯣ ꯑꯗꯨ ꯊꯨꯉꯛꯄꯩꯗꯨꯗ ꯑꯩ ꯑꯗꯨꯝ ꯑꯩ ꯀꯩꯅꯣ ꯇꯧꯖꯔꯛꯀꯦ ꯀꯣꯜ ꯇꯧꯔꯛꯑꯒꯦꯀꯣ ꯑꯣ ꯑꯣ ꯐꯔꯦ ꯚꯥꯏ ꯌꯥꯝ ꯅꯨꯡꯉꯥꯏꯔꯦꯍꯦ ꯎꯝ ꯍꯌꯦꯡꯗꯤ ꯊꯦꯡꯅ ꯇꯥꯔꯦ ꯎꯝ ꯊꯝꯃꯣ ꯊꯝꯃꯣ ꯎꯝ ꯎꯝ